ꯑꯩꯈꯣꯏꯒꯤ ꯃꯅꯤꯄꯨꯔꯤ ꯂꯣꯟ ꯑꯁꯤ ꯃꯅꯤꯄꯨꯔ ꯈꯛꯇꯗ ꯂꯣꯟꯕꯅ ꯃꯔꯝ ꯑꯣꯏꯔꯒ ꯃꯅꯤꯄꯨꯔꯤ ꯂꯣꯟ ꯑꯁꯤ ꯑꯇꯣꯞꯄ ꯏꯟꯗꯤꯌꯥꯒꯤ ꯏꯁꯇꯦꯠꯇ ꯂꯩꯔꯤꯕ ꯃꯤꯅ ꯃꯤꯄꯨꯝ ꯃꯤꯁꯤꯡꯅ ꯈꯪꯅꯗꯕꯒꯤ ꯃꯔꯝ ꯑꯃ ꯑꯣꯏꯔꯤ ꯍꯥꯏꯔꯤꯕ ꯃꯅꯤꯄꯨꯔꯤ ꯂꯣꯟ ꯑꯁꯤ ꯑꯇꯣꯞꯄ ꯏꯟꯗꯤꯌꯥ ꯏꯁꯇꯦꯠꯅ ꯈꯪꯗꯕꯅ ꯃꯔꯝ ꯑꯣꯏꯔꯒ ꯑꯩꯈꯣꯏꯗ ꯌꯥꯝꯅ ꯆꯥꯎꯕ ꯈꯨꯗꯣꯡꯊꯤꯕ ꯀꯌꯥ ꯊꯦꯡꯅꯔꯤ ꯃꯗꯨꯗꯤ ꯂꯣꯟ ꯄꯥꯎ ꯏ ꯄꯥꯎ ꯐꯥꯎꯅꯗꯕ ꯑꯁꯤꯅꯤ ꯂꯥꯏꯔꯤꯛ ꯂꯥꯏꯁꯨ ꯍꯩꯖꯗꯕ ꯃꯤ ꯑꯃꯅ ꯏꯟꯗꯤꯌꯥꯒꯤ ꯑꯇꯣꯞꯄ ꯏꯁꯇꯦꯠꯇ ꯆꯠꯂꯨꯕ ꯃꯇꯝꯗ ꯃꯅꯤꯄꯨꯔ ꯈꯛꯇꯗ ꯈꯪꯕꯅ ꯃꯔꯝ ꯑꯣꯏꯔꯒ ꯍꯥꯏꯔꯤꯕ ꯑꯇꯣꯞꯄ ꯏꯁꯇꯦꯠꯇꯨꯗ ꯂꯩꯔꯤꯕ ꯃꯤꯁꯤꯡꯗꯨꯒ ꯂꯣꯟ ꯂꯤ ꯐꯥꯎꯅꯗꯕꯒꯤ ꯑꯋꯥꯕ ꯑꯁꯤ ꯑꯁꯨꯛꯀꯤ ꯃꯇꯤꯛ ꯊꯦꯡꯅꯩ ꯈꯨꯗꯝ ꯑꯣꯏꯅ ꯍꯥꯏꯔꯕꯗ ꯂꯥꯏꯔꯤꯛ ꯇꯝꯕ ꯆꯠꯄ ꯃꯇꯝꯗ ꯑꯃꯁꯨꯡ ꯕꯤꯁꯅꯦꯁ ꯇꯧꯕ ꯆꯠꯄ ꯅꯠꯇ꯭ꯔꯒꯅ ꯑꯅꯥ ꯂꯥꯏꯌꯦꯡꯕ ꯆꯠꯄ ꯃꯇꯝꯗ ꯂꯣꯟ ꯐꯥꯎꯅꯗꯕꯒꯤ ꯑꯋꯥꯕ ꯑꯁꯤ ꯑꯁꯨꯛꯀꯤ ꯃꯇꯤꯛ ꯊꯦꯡꯅꯔꯤ ꯍꯥꯏꯔꯤꯕ ꯊꯦꯡꯅꯔꯤꯕ ꯑꯋꯥꯕ ꯑꯁꯤ ꯑꯩꯈꯣꯏꯅ ꯀꯔꯤ ꯇꯧꯔꯒ ꯁꯣꯂꯨꯁꯟ ꯄꯨꯔꯛꯀꯅꯤ ꯍꯥꯏꯔꯤꯕ ꯂꯣꯟ ꯑꯁꯤ ꯐꯒꯠꯀꯅꯤ ꯍꯥꯏꯕꯁꯤꯇꯪ ꯑꯩꯈꯣꯏ ꯈꯟꯗꯕ ꯈꯟꯗꯕ ꯌꯥꯗꯕ ꯃꯇꯥꯡ ꯍꯥꯏꯕꯗꯨ ꯑꯣꯏꯔꯦ ꯑꯗꯨꯅ ꯑꯩꯈꯣꯏꯒꯤ ꯂꯣꯟ ꯑꯁꯤ ꯑꯇꯣꯞꯄ ꯏꯟꯗꯤꯌꯥꯒꯤ ꯏꯁꯇꯦꯠꯇ ꯂꯩꯔꯤꯕ ꯃꯤꯄꯨꯝ ꯈꯨꯗꯤꯡꯃꯛꯅ ꯈꯪꯅꯕꯒꯤꯗꯃꯛꯇ ꯑꯩꯈꯣꯏꯅ ꯃꯅꯤꯄꯨꯔꯤ ꯂꯣꯟ ꯑꯁꯤꯒꯤ ꯋꯥꯛꯁꯣꯞ ꯇꯧꯕ ꯅꯠꯇ꯭ꯔꯒꯅ ꯀꯟꯐ꯭ꯔꯦꯟꯁꯀꯨꯝꯕ ꯇꯧꯗꯨꯅ ꯑꯩꯈꯣꯏꯒꯤ ꯃꯅꯤꯄꯨꯔꯤ ꯂꯣꯟ ꯑꯁꯤ ꯑꯇꯣꯞꯄ ꯃꯤꯒꯤ ꯂꯝꯒꯤ ꯃꯤꯅ ꯈꯪꯍꯟꯕ ꯌꯥꯝꯅꯃꯛ ꯗꯔꯀꯥꯔ ꯍꯥꯏꯕꯗꯨ ꯇꯉꯥꯏꯐꯗ꯭ꯔꯕ ꯗꯔꯀꯥꯔ ꯍꯥꯏꯕꯗꯨ ꯑꯣꯏꯔꯤ ꯃꯇꯧ ꯑꯁꯨꯝꯅ ꯑꯩꯈꯣꯏꯅ ꯂꯣꯟ ꯑꯁꯤ ꯃꯤ ꯑꯇꯣꯞꯄ ꯃꯤ ꯏꯟꯗꯤꯌꯥꯒꯤ ꯑꯇꯣꯞꯄꯗ ꯂꯩꯔꯤꯕ ꯂꯝꯗ ꯂꯩꯔꯤꯕ ꯃꯤꯁꯤꯡꯗ ꯈꯪꯍꯟꯕ ꯇꯥꯔꯒꯗꯤ ꯑꯩꯈꯣꯏꯅ ꯂꯝ ꯂꯣꯟ ꯂꯤ ꯄꯥꯎꯅꯗꯕꯒꯤ ꯑꯋꯥꯕꯁꯦ ꯁꯨꯡꯁꯣꯏ ꯁꯣꯏꯗꯅ ꯀꯣꯛꯀꯅꯤ ꯍꯥꯏꯅ ꯈꯟꯖꯩ